ꯍꯂꯣ ꯑꯩ ꯆꯤꯛꯀꯟ ꯐꯥꯔꯝ ꯗꯨꯝꯕꯅꯦ ꯀꯩ ꯍꯥꯏꯕꯤꯒꯗꯕ ꯑꯗꯣ ꯅꯨꯨꯡꯇꯤ ꯈꯨꯗꯤꯡꯒꯤ ꯗꯤꯂꯤꯚꯔꯤ ꯎꯝ ꯂꯩꯒꯅꯤ ꯂꯩꯒꯅꯤ ꯑꯗꯨꯝ ꯍꯧꯖꯤꯛꯁꯦ ꯈꯤꯇꯪꯗꯤ ꯍꯧꯖꯤꯛ ꯎꯝ ꯈꯔ ꯎꯝ ꯈꯔ ꯔꯦꯠꯇꯣ ꯌꯥꯝ ꯍꯟꯊꯅ ꯁꯥꯔꯒꯗ ꯋꯥꯟ ꯇ꯭ꯋꯦꯟꯇꯤ ꯊꯥꯔꯇꯤ ꯐꯥꯎꯒꯤ ꯆꯥꯡꯗꯩꯗꯤ ꯇꯥꯕꯗꯤ ꯉꯥꯝꯗꯧ ꯃꯥꯟꯗꯦ ꯀꯤꯂꯣꯗ

ꯉꯝꯒꯅꯤ ꯉꯝꯒꯅꯤ ꯃꯗꯨꯒꯤ ꯇꯣꯉꯥꯟꯅ ꯑꯗꯨꯒꯤ ꯗꯤꯂꯤꯚꯔ ꯗꯤꯂꯤꯚꯔ ꯇꯧꯅꯉꯥꯏꯒꯤ ꯒꯥꯔꯤꯁꯨ ꯊꯝꯖꯩ ꯑꯗꯨꯒꯤꯗꯤ ꯑꯦꯛꯁꯇ꯭ꯔꯥꯗꯤ ꯂꯧ ꯔꯣꯏ ꯑꯗꯨꯗꯤ ꯌꯦꯟ ꯈꯛꯀꯤ ꯃꯃꯜ ꯑꯣꯏꯅ ꯂꯧꯒꯅꯤ ꯑꯗꯨꯒ ꯂꯧꯒꯗꯕ ꯃꯁꯤꯡ ꯀꯤꯂꯣ ꯃꯁꯤꯡ ꯑꯗꯨꯁꯨ ꯍꯥꯏꯐꯦꯠꯇꯪ ꯍꯥꯟꯅ ꯍꯥꯏꯕꯤꯔꯛꯑꯣ ꯍꯌꯦꯡ ꯃꯐꯝꯗꯨꯁꯨ ꯆꯞ ꯆꯥꯅ ꯇꯥꯕꯤ ꯑꯔꯤꯌꯥꯗꯨꯁꯨ ꯑꯗꯨꯝ ꯍꯥꯏꯕꯤꯔꯛꯑꯒ ꯀꯗꯥꯏꯗ ꯊꯥꯗꯧꯅꯣ ꯍꯥꯏꯕꯗꯨꯁꯨ ꯍꯥꯏꯕꯤꯔꯛꯑꯣ ꯑꯣꯀꯦ ꯑꯣꯀꯦ ꯎꯝ ꯑꯣꯀꯦ ꯑꯣꯀꯦ ꯑꯩ ꯅꯣꯠ ꯇꯧꯁꯟꯖꯔꯒꯦ ꯑꯗꯨ ꯀꯤꯂꯣ ꯀꯌꯥ ꯍꯥꯏꯕ ꯑꯄꯨꯟꯕ ꯂꯧꯒꯗꯣꯏꯁꯦ ꯑꯣꯀꯦ ꯎꯝ ꯎꯝ ꯎꯝ ꯑꯣꯀꯦ ꯑꯣꯀꯦ ꯌꯥꯝ ꯅꯨꯡꯉꯥꯏꯔꯦ ꯌꯥꯝ ꯅꯨꯡꯉꯥꯏꯔꯦ ꯃꯗꯨ ꯑꯗ ꯑꯣꯀꯦ ꯑꯣꯀꯦ ꯃꯇꯝ ꯆꯥꯅ ꯑꯗꯨꯝ ꯌꯧꯍꯟꯖꯔꯛꯑꯒꯦ ꯑꯗꯣꯝꯁꯨ ꯄꯩꯁꯥꯗꯤ ꯁꯣꯠꯄꯗꯤ ꯌꯥꯔꯣꯏꯀꯣ ꯑꯣꯀꯦ ꯑꯣꯀꯦ ꯊꯝꯃꯦ